ꯎꯝ ꯍꯜꯂꯣ ꯑꯣ ꯑꯣ ꯁꯥꯎꯕꯤꯕ ꯌꯥꯗꯦ ꯍꯥꯏꯕꯗꯤ ꯍꯟꯗꯛꯁꯤꯗꯤ ꯑꯩꯈꯣꯏꯒꯤ ꯁꯥꯔꯕꯤꯁꯁꯦ ꯑꯗꯨꯛꯀꯤ ꯃꯇꯤꯛ ꯌꯥꯝꯅ ꯑꯣꯗꯔꯁꯨ ꯂꯩꯕ ꯑꯗꯨꯗ ꯑꯩꯈꯣꯏꯁꯦ ꯃꯇꯝꯁꯦ ꯏꯐꯪ ꯐꯪꯗꯕꯗꯨꯗ ꯑꯩꯈꯣꯏ ꯆꯥꯝꯕꯁꯨ ꯅꯪꯖꯗꯦ ꯑꯗꯨꯅ ꯋꯥꯔꯧꯕꯤꯕꯁꯨ ꯌꯥꯗꯦ ꯑꯗꯨ ꯍꯟꯗꯛ ꯃꯤꯁꯤꯡꯁꯤꯁꯨ ꯋꯥꯃꯟꯕꯗꯒꯤ ꯃꯈꯣꯏꯁꯨ ꯈꯔ ꯋꯥꯉꯥꯡ ꯁꯉꯥꯡꯁꯨ ꯈꯤꯇꯪ ꯂꯨꯗꯕ ꯃꯥꯜꯂꯦ ꯑꯗꯨ ꯑꯩ ꯀꯔꯤ ꯀꯔꯤ ꯑꯣꯏꯔꯁꯨ ꯑꯩꯅ ꯁꯨꯝ ꯐꯅꯕ ꯁꯤꯜꯂꯒꯦ ꯍꯣꯏ ꯍꯣꯏ ꯑꯩ ꯐꯅꯕ ꯂꯣꯏꯅꯃꯛ ꯁꯤꯟꯒꯦ ꯃꯈꯣꯏꯁꯦ ꯋꯥꯔꯧꯕꯤꯕ ꯁꯥꯎꯕꯤꯕꯗꯤ ꯌꯥꯗꯦ